ꯊꯥꯔꯇꯤꯟ ꯊꯥꯎꯖꯟ ꯐꯥꯏꯚ ꯍꯟꯗ꯭ꯔꯦꯠ ꯁꯤꯛꯁꯇꯤ ꯐꯣꯔ ꯋꯥꯟ ꯂꯥꯛ ꯅꯥꯏꯟꯇꯤ ꯑꯩꯠ ꯊꯥꯎꯖꯟ ꯇꯨ ꯍꯟꯗ꯭ꯔꯦꯠ ꯊꯔꯇꯤ ꯐꯣꯔ ꯊ꯭ꯔꯤ ꯂꯥꯛ ꯅꯥꯏꯟꯇꯤ ꯁꯦꯕꯦꯟ ꯊꯥꯎꯖꯟ ꯊ꯭ꯔꯤ ꯍꯟꯗ꯭ꯔꯦꯠ ꯐꯣꯔꯇꯤ ꯊ꯭ꯔꯤ ꯐꯥꯏꯚ ꯂꯥꯛꯁ ꯐꯥꯏꯚ ꯐꯤꯞꯇꯤ ꯊ꯭ꯔꯤ ꯊꯥꯎꯖꯟ ꯇꯨ ꯍꯟꯗ꯭ꯔꯦꯠ ꯁꯤꯛꯁꯇꯤ ꯊ꯭ꯔꯤ ꯐꯣꯔ ꯂꯥꯛ ꯅꯥꯏꯟꯇꯤ ꯑꯩꯠ ꯊꯥꯎꯖꯟ ꯐꯣꯔ ꯍꯟꯗ꯭ꯔꯦꯠ ꯅꯥꯏꯟꯇꯤ ꯐꯥꯏꯚ